ꯍꯜꯂꯣ ꯇꯥꯃꯣ ꯀꯦꯕ ꯑꯗꯨ ꯀꯔꯝꯕ ꯃꯇꯝꯗ ꯌꯧꯔꯛꯀꯅꯤ ꯎꯝ ꯑꯗꯨ ꯑꯩꯅꯗꯤ ꯈꯤꯇꯪ ꯊꯨꯅ ꯌꯧꯍꯟꯅꯤꯡꯉꯛꯄ ꯑꯩꯅ ꯁꯣꯝꯗ ꯑꯦꯃꯥꯔꯖꯦꯟꯁꯤ ꯈꯔ ꯂꯩꯔꯕ ꯑꯩꯁꯨ ꯌꯥꯝ ꯊꯨꯅ ꯆꯠꯅꯤꯡꯕ ꯍꯥꯏꯇꯥꯔꯦ ꯄꯨꯡ ꯀꯌꯥꯒꯤ ꯑꯗꯨꯋꯥꯏꯗꯒꯗꯤ ꯌꯧꯔꯛꯀꯅꯤ ꯇꯦꯟ ꯑꯦ ꯑꯦꯝ ꯑꯗꯨꯋꯥꯏ ꯌꯧꯔꯛꯀꯅꯦꯕ ꯑꯣ ꯑꯗꯨꯗꯤ ꯌꯥꯔꯒꯗꯤ ꯇꯥꯃꯣ ꯈꯤꯇꯪ ꯊꯨꯍꯟꯅꯤꯡꯉꯛꯄ ꯄꯥꯝꯖꯩ ꯑꯩ ꯃꯔꯝꯗꯤ ꯑꯩ ꯁꯣꯝꯗ ꯗꯔꯀꯥꯔ ꯌꯥꯝꯅ ꯑꯣꯏꯕ ꯑꯗꯨꯒꯤꯅꯤ ꯍꯣꯏ ꯍꯣꯏ ꯐꯔꯦ ꯐꯔꯦ ꯑꯗꯨꯗꯤ ꯌꯥꯝ ꯅꯨꯡꯉꯥꯏꯖꯔꯦ ꯇꯥꯃꯣ ꯑꯩ ꯇꯥꯏꯃꯤꯡ ꯆꯥꯅ ꯑꯩ ꯒꯦꯠꯇ ꯂꯩꯖꯔꯝꯃꯒꯦ ꯑꯗꯨꯗꯤ ꯆꯪꯕꯤꯔꯛꯑꯣ ꯑꯣꯛꯀꯦ ꯐꯔꯦ ꯐꯔꯦ